ꯃꯅꯤꯄꯨꯔꯒꯤ ꯑꯣꯏꯅ ꯃꯁꯛ ꯊꯣꯛꯄ ꯇꯧꯈ꯭ꯔꯕ ꯁꯥꯟꯅꯔꯣꯏꯁꯤꯡꯒꯤ ꯃꯃꯤꯡ ꯍꯥꯏꯔꯒꯗꯤ ꯍꯣꯀꯤꯒꯤ ꯅꯤꯂꯀꯥꯟꯇꯥ ꯋꯦꯠ ꯂꯤꯐꯇꯤꯡꯒꯤ ꯃꯤꯔꯥꯕꯥꯏ ꯆꯅꯨ ꯕꯣꯛꯁꯤꯡꯒꯤꯅ ꯍꯥꯏꯔꯒꯅ ꯃꯦꯔꯤ ꯀꯣꯝ ꯁꯔꯤꯇꯥ ꯐꯨꯠꯕꯣꯜꯒꯤꯅ ꯍꯥꯏꯔꯗꯒꯤ ꯔꯦꯅꯦꯗꯤ ꯑꯁꯤꯅꯆꯤꯡꯕꯁꯤꯅꯤ